ꯄꯣꯠꯊꯣꯛ ꯂꯩꯅꯕ ꯂꯧ ꯎꯕꯗ ꯆꯪꯗ ꯌꯥꯗ꯭ꯔꯕ ꯃꯆꯥꯛꯁꯤꯡ ꯑꯗꯨꯗꯤ ꯑꯍꯥꯟꯕꯗ ꯌꯨꯔꯤꯌꯥ ꯗꯥꯏꯃꯣ ꯁꯨꯞꯄꯔ ꯁꯟꯊꯤ ꯅꯥꯄꯤ ꯍꯤꯗꯥꯛ ꯇꯤꯜ ꯍꯤꯗꯥꯛ ꯄꯥꯇꯥꯁ ꯕꯤꯇꯥꯃꯤꯟ ꯁꯟꯊꯤ ꯍꯥꯏꯕ ꯑꯁꯤ ꯀꯥꯂꯦꯟ ꯈꯣꯏꯕ ꯃꯇꯝꯗ ꯁꯟꯊꯤ ꯆꯥꯏꯊꯣꯛꯄ ꯑꯁꯤꯅ ꯂꯧꯐꯝ ꯑꯗꯨ ꯑꯗꯨꯛꯀꯤ ꯃꯇꯤꯛ ꯀꯥꯟꯅꯩ ꯁꯟꯊꯤ ꯑꯗꯨ ꯆꯥꯏꯊꯣꯛꯂꯕ ꯃꯇꯨꯡꯗ ꯏꯟꯖꯤꯟꯅ ꯂꯧꯋꯣꯜ ꯑꯍꯨꯝ ꯃꯔꯤ ꯂꯩꯕꯥꯛꯇꯨ ꯈꯣꯏꯗꯣꯛꯑꯒ ꯁꯟꯊꯤꯗꯨꯒ ꯂꯩꯕꯥꯛꯇꯨꯒ ꯇꯣꯠꯁꯤꯟꯅꯍꯧꯔꯒ ꯇꯧꯕ ꯇꯥꯔꯒꯗꯤ ꯍꯌꯦꯡ ꯍꯥꯔ ꯆꯪꯕꯒꯤ ꯆꯥꯡ ꯌꯥꯝꯅ ꯍꯟꯊꯩ ꯌꯨꯔꯤꯌꯥ ꯗꯥꯏꯃꯣ ꯌꯥꯝꯅ ꯁꯤꯖꯤꯟꯅꯕꯕꯨꯗꯤ ꯈꯨꯠꯁꯦꯝꯒꯤ ꯁꯟꯊꯤ ꯁꯤꯖꯤꯟꯅꯕ ꯑꯁꯤꯅ ꯀꯥꯟꯅꯕ ꯌꯥꯝꯅ ꯍꯦꯜꯂꯤ ꯅꯥꯄꯤ ꯍꯤꯗꯥꯛ ꯁꯤꯖꯤꯟꯅꯕ ꯃꯇꯥꯡꯗ ꯑꯃꯨꯛ ꯍꯥꯏꯖꯔꯛꯀꯦ ꯅꯥꯄꯤ ꯍꯤꯗꯥꯛ ꯑꯁꯤ ꯀꯔꯤꯒꯨꯝꯕ ꯂꯧ ꯑꯁꯤꯅ ꯄꯥꯝꯐꯦꯜ ꯍꯨꯜꯂꯒꯗꯤ ꯅꯨꯃꯤꯠ ꯇꯔꯥꯒ ꯃꯉꯥꯅꯤ ꯁꯨꯕ ꯃꯇꯝꯗ ꯑꯣꯜ ꯃꯤꯛꯁ ꯑꯅ ꯍꯤꯗꯥꯛ ꯑꯃ ꯂꯩ ꯃꯁꯤ ꯑꯃꯨꯛ ꯈꯛꯇꯪ ꯏꯁꯤꯡ ꯇꯠꯂꯤ ꯇꯠꯂꯤ ꯂꯩꯕ ꯃꯇꯝꯗ ꯀꯥꯞꯊꯣꯛꯑꯒꯗꯤ ꯍꯧꯔꯛꯏꯕ ꯍꯧꯒꯠꯂꯛꯏꯕ ꯑꯃꯁꯨꯡ ꯍꯧꯔꯤꯕ ꯅꯥꯄꯤꯁꯤꯡ ꯑꯗꯨ ꯑꯌꯥꯝꯕꯅ ꯁꯤ ꯇꯤꯜꯍꯥꯠ ꯍꯤꯗꯥꯛ ꯍꯥꯏꯕꯁꯤ ꯇꯤꯟ ꯇꯥꯁꯤꯜꯂꯒꯗꯤ ꯐꯧꯒꯤ ꯆꯥꯊꯣꯛ ꯍꯟꯊꯥꯍꯜꯂꯤ ꯇꯥꯔꯤꯕ ꯇꯤꯟ ꯑꯗꯨꯒꯤ ꯀꯔꯝꯕ ꯇꯤꯟꯅꯣ ꯍꯥꯏꯕ ꯑꯗꯨ ꯑꯩꯈꯣꯏꯅ ꯍꯤꯗꯥꯛ ꯌꯣꯟꯐꯝꯗ ꯆꯠꯂꯒ ꯍꯪꯒꯅꯤ ꯃꯅꯥ ꯀꯣꯟꯁꯤꯟꯕ ꯑꯗꯒꯤ ꯀꯨꯔꯥꯛ ꯇꯥꯕ ꯑꯗꯒꯤ ꯃꯈꯜ ꯃꯈꯜꯒꯤ ꯐꯧꯗ ꯇꯥꯕ ꯂꯥꯏꯅꯥ ꯇꯤꯟꯅꯥ ꯀꯌꯥ ꯑꯃꯔꯣꯝ ꯂꯩ ꯋꯥꯍꯤꯛ ꯍꯥꯏꯕ ꯑꯃꯁꯨ ꯂꯩ ꯍꯧꯖꯤꯛ ꯐꯥꯎꯕꯗ ꯋꯥꯍꯤꯛ ꯍꯥꯏꯔꯤꯕꯁꯤ ꯃꯅꯤꯄꯨꯔꯗꯗꯤ ꯃꯁꯤꯒꯤ ꯍꯤꯗꯥꯛꯁꯤ ꯆꯞ ꯆꯥꯅ ꯂꯩꯇ꯭ꯔꯤ ꯑꯗꯨꯕꯨ ꯃꯥꯒꯤ ꯃꯥꯒꯤ ꯆꯥꯟꯅ ꯆꯥꯟꯅꯔꯨꯕꯗꯨꯅ ꯐꯩ ꯑꯗꯨꯒ ꯅꯥꯄꯤ ꯍꯤꯗꯥꯛ ꯇꯤꯟ ꯍꯤꯗꯥꯛ ꯑꯗꯒꯤ ꯄꯨꯝꯅꯃꯛꯁꯤ ꯑꯗꯨꯝ ꯂꯧ ꯑꯃ ꯐꯍꯟꯕꯗ ꯌꯥꯝꯅ ꯗꯔꯀꯥꯔ ꯑꯣꯏ ꯑꯗꯨꯒ ꯕꯤꯇꯥꯃꯤꯟ ꯀꯔꯤꯒꯨꯝꯕ ꯐꯧꯁꯤꯅ ꯂꯩꯕꯥꯛ ꯂꯩꯍꯥꯎꯁꯤ ꯋꯥꯠꯇꯅ ꯐꯧꯁꯤꯅ ꯆꯤꯁꯤꯜꯂꯒ ꯄꯤꯛꯁꯤꯜꯂꯒ ꯂꯩꯕ ꯑꯣꯏꯇꯔꯒꯗꯤ ꯕꯤꯇꯥꯃꯤꯟꯁꯤ ꯏꯁꯤꯡ ꯂꯤꯇꯔ ꯇꯔꯥꯗ ꯃꯈꯨꯝ ꯑꯍꯨꯝ ꯃꯃꯨꯛꯇꯪ ꯍꯥꯞꯄꯒ ꯕꯤꯇꯥꯃꯤꯟꯁꯤ ꯐꯧ ꯀꯥꯞꯊꯣꯛꯄ ꯃꯇꯝꯗ ꯐꯧꯁꯤ ꯃꯨꯅ ꯐꯧꯁꯤ ꯆꯥꯊꯣꯛ ꯂꯩꯅ ꯂꯣꯛꯄꯗ ꯕꯤꯇꯥꯃꯤꯟ ꯀꯥꯞꯄꯁꯤꯅ ꯃꯇꯦꯡ ꯄꯥꯡꯉꯤ ꯑꯗꯨꯅ ꯂꯧ ꯑꯃ ꯐꯅꯉꯥꯏ ꯍꯣꯠꯅꯕ ꯃꯇꯝꯗ ꯆꯪꯂꯤꯕ ꯄꯣꯠꯆꯪꯁꯤꯡ ꯑꯁꯤꯕꯨ ꯑꯩꯈꯣꯏꯅ ꯅꯤꯡꯊꯤꯖꯅ ꯈꯪꯂꯕ ꯃꯇꯨꯡꯗ ꯂꯧ ꯎꯔꯒꯗꯤ ꯂꯧ ꯎꯕꯗ ꯆꯥꯊꯣꯛ ꯍꯦꯟꯀꯠ ꯍꯜꯂꯤ ꯁꯦꯟꯖꯪ ꯍꯟꯊꯍꯜꯂꯤ ꯃꯇꯝ ꯆꯥꯅ ꯍꯥꯔ ꯍꯥꯞꯄ ꯃꯇꯝ ꯆꯥꯅ ꯇꯤꯜ ꯍꯤꯗꯥꯛ ꯀꯥꯞꯄ ꯃꯇꯝ ꯆꯥꯅ ꯕꯤꯇꯥꯃꯤꯟ ꯀꯥꯞꯊꯣꯛꯄ ꯃꯇꯝ ꯆꯥꯅ ꯄꯦꯡꯊꯣꯛꯄ ꯊꯕꯛ ꯂꯧ ꯎꯕ ꯍꯥꯏꯕꯁꯤ ꯐꯧ ꯍꯥꯏꯕꯗꯤ ꯊꯥ ꯑꯍꯨꯝ ꯃꯈꯥꯏꯗꯒꯤꯅ ꯃꯔꯤ ꯃꯈꯥꯏ ꯐꯥꯎꯕꯗ ꯂꯣꯛꯀꯅꯤ ꯍꯥꯏꯔꯤꯕ ꯃꯇꯝ ꯁꯤꯡ ꯑꯁꯤꯗ ꯑꯩꯈꯣꯏꯅ ꯃꯇꯝ ꯃꯇꯝꯗꯨꯒꯤ ꯍꯥꯔꯒꯤ ꯗꯔꯀꯥꯔ ꯑꯣꯏꯔꯛꯄ ꯃꯇꯝꯗ ꯍꯥꯔ ꯌꯨꯔꯤꯌꯥ ꯗꯔꯀꯥꯔ ꯑꯣꯏꯔꯛꯄ ꯃꯇꯝꯗ ꯌꯨꯔꯤꯌꯥ ꯆꯥꯏꯕ ꯗꯥꯏꯃꯣ ꯗꯔꯀꯥꯔ ꯑꯣꯏꯔꯦ ꯗꯥꯏꯃꯣ ꯐꯧꯗꯨꯒꯤ ꯀꯟꯗꯤꯁꯟꯗꯨꯒꯤ ꯃꯇꯨꯡ ꯏꯟꯅ ꯑꯩꯈꯣꯏꯅ ꯇꯤꯜꯍꯥꯠ ꯍꯤꯗꯥꯛ ꯍꯥꯔ ꯕꯤꯇꯥꯃꯤꯟ ꯈꯨꯗꯤꯡꯃꯛ ꯑꯁꯤ ꯁꯤꯖꯤꯟꯅꯔꯒ ꯑꯩꯈꯣꯏꯅ ꯂꯧ ꯎꯔꯒꯗꯤ ꯂꯧ ꯎꯕꯗ ꯆꯥꯊꯣꯛ ꯌꯥꯝꯅ ꯍꯦꯟꯀꯠꯍꯜꯂꯤ